ꯍꯣꯇꯦꯜ ꯑꯁꯤꯕꯨ ꯑꯂꯤꯞ ꯍꯣꯇꯦꯜ ꯑꯣꯏꯔꯕ꯭ꯔꯣ ꯑꯩꯅ ꯕꯤꯔꯌꯥꯅꯤ ꯄꯦꯛ ꯃꯉꯥ ꯈꯛꯇꯪ ꯑꯩꯒꯤ ꯌꯨꯝꯗ ꯊꯥꯔꯛꯅꯉꯥꯏꯒꯤꯗꯃꯛꯇ ꯍꯥꯏꯈꯤꯕꯗꯨ ꯍꯧꯖꯤꯛ ꯐꯥꯎꯕ ꯊꯥꯔꯛꯇꯕꯁꯤꯕꯣ ꯑꯗꯨ ꯑꯩ ꯑꯩꯒꯤ ꯑꯦꯗ꯭ꯔꯦꯁꯇ ꯊꯥꯔꯛꯅꯉꯥꯏꯒꯤꯗꯃꯛꯇ ꯑꯩꯅ ꯒꯨꯒꯜ ꯃꯦꯞ ꯁꯤꯖꯤꯟꯅꯗꯨꯅ ꯅꯉꯣꯟꯗ ꯑꯩ ꯈꯪꯍꯜꯂꯛꯀꯦ